ꯑꯧ ꯀꯔꯤ ꯌꯦꯡꯕꯤꯒꯗꯕ ꯑꯧ ꯀꯔꯤ ꯑꯣ ꯀꯔꯤ ꯀꯔꯤ ꯀꯣꯟꯅꯣ ꯑꯩꯒꯤ ꯗꯨꯀꯥꯟꯁꯤꯗ ꯂꯩꯔꯤꯁꯤꯡꯁꯦ ꯑꯣꯏꯅ ꯑꯗꯨꯝ ꯍꯥꯏꯖꯔꯛꯑꯣꯔ ꯅꯠꯇ꯭ꯔꯒꯅ ꯑꯄꯥꯝꯕ ꯂꯩꯕꯤꯕ꯭ꯔꯥ ꯑꯣ ꯑꯗꯨ ꯁꯥꯏꯖꯀꯤꯗꯤ ꯑꯗꯨꯝ ꯂꯣꯏꯅ ꯀꯩꯅꯣ ꯇꯧꯔꯦꯕꯀꯣ ꯑꯗꯨꯝ ꯃꯃꯟꯁꯦ ꯀꯌꯥꯃꯨꯛꯇꯒꯤ ꯍꯧꯕ ꯆꯥꯝꯃꯉꯥ ꯆꯥꯇ꯭ꯔꯨꯛ ꯄꯤꯕꯗꯤ ꯑꯩꯈꯣꯏꯗꯤ ꯀꯦ ꯖꯤꯒꯤꯗ ꯑꯩꯈꯣꯏꯒꯤ ꯀꯩꯅꯣꯗ ꯑꯣꯏꯅ ꯂꯥꯛꯑꯅꯦꯕꯀꯣ ꯑꯗꯨꯒ ꯁꯤꯒꯤ ꯑꯩꯅ ꯈꯥꯡ ꯑꯩꯈꯣꯏꯒꯤ ꯃꯆꯥꯗꯅꯦ ꯃꯆꯥꯗ ꯂꯨꯄꯥ ꯆꯥꯇ꯭ꯔꯨꯛ ꯑꯗꯨꯃꯥꯏ ꯌꯣꯜꯂꯦ ꯑꯗꯒꯤ ꯁꯤꯗꯒꯤ ꯑꯃꯨꯛ ꯈꯔ ꯆꯥꯎꯕ ꯑꯩꯈꯣꯏꯒꯤ ꯃꯦꯗ꯭ꯌꯤꯝꯗꯅ ꯑꯃꯨꯛ ꯆꯅꯤꯄꯥꯟ ꯌꯥꯡꯈꯩ ꯑꯗꯨꯃꯥꯏ ꯌꯣꯜꯂꯦꯕꯀꯣ ꯑꯗꯨꯒ ꯁꯤꯗꯒꯤ ꯑꯃꯨꯛ ꯈꯔ ꯆꯥꯎꯕ ꯂꯥꯔꯖ ꯁꯥꯏꯖꯇꯅ ꯑꯃꯨꯛ ꯂꯨꯄꯥ ꯂꯤꯁꯤꯡ ꯑꯃꯒ ꯆꯥꯇ꯭ꯔꯨꯛ ꯑꯗꯨꯃꯥꯏꯅ ꯑꯣꯏꯌꯦ ꯑꯗꯨꯒ ꯑꯩꯈꯣꯏꯒꯤ ꯃꯌꯥꯝꯅ ꯊꯣꯡꯅꯔꯤꯕ ꯑꯩꯈꯣꯏ ꯃꯔꯨꯞꯀꯤ ꯑꯆꯧꯕ ꯍꯥꯏꯇꯥꯔꯦꯅꯦꯀꯣ ꯑꯗꯨꯗꯤ ꯂꯨꯄꯥ ꯂꯤꯁꯤꯡ ꯇꯔꯨꯛꯀ ꯈꯔ ꯂꯩꯌꯦꯕ ꯑꯩꯈꯣꯏ ꯀꯦ ꯖꯤ ꯀꯨꯟꯅꯤꯄꯥꯟꯒꯤ ꯍꯥꯏꯇꯥꯔꯦ ꯑꯗꯨꯒ ꯑꯗꯨ ꯍꯥꯏꯔꯤꯕ ꯀꯣꯜꯂꯤꯛ ꯈꯥꯡꯒꯤꯁꯦ ꯁꯣꯝꯅ ꯂꯧꯕꯤꯗꯣꯏꯁꯦ ꯍꯥꯏꯗꯤ ꯃꯃꯟꯁꯦ ꯀꯌꯥꯃꯨꯛꯇꯥꯕ ꯄꯣꯠꯇ ꯂꯧꯕꯤꯗꯣꯏꯅꯣ ꯍꯧꯖꯤꯛꯀꯤ ꯍꯥꯏꯔꯤ ꯍꯥꯏꯔꯤꯕ ꯃꯃꯟꯁꯤꯡꯗꯨꯒꯤ ꯃꯅꯨꯡꯗꯀꯣ

ꯑꯣ ꯑꯗꯣ ꯑꯗꯨꯒꯤ ꯁꯥꯏꯖꯇꯨꯗ ꯂꯨꯄꯥ ꯆꯅꯤꯄꯥꯟ ꯄꯤꯕ ꯄꯩꯁꯥꯁꯤꯗ ꯄꯤꯁ ꯀꯌꯥꯃꯨꯛꯀꯤ ꯄꯩꯁꯥ ꯑꯣꯏꯗꯣꯏꯅꯣ ꯑꯗꯨꯗꯤ ꯑꯣ ꯑꯣ ꯍꯣꯏ ꯍꯣꯏ ꯑꯗꯨꯗꯤ ꯑꯇꯣꯞꯄ ꯁꯤꯒꯤꯁꯦ ꯑꯃ ꯍꯣꯏ ꯑꯩ ꯄꯤꯖꯔꯒꯦ ꯑꯗꯣ ꯑꯃꯁꯤꯅ ꯑꯇꯩꯅ ꯀꯔꯤ ꯀꯔꯤ ꯌꯦꯡꯕꯤꯒꯗꯕ

ꯑꯥ ꯃꯦꯗ꯭ꯌꯤꯝ ꯁꯥꯏꯖ ꯍꯥꯏꯁꯦ ꯑꯩꯈꯣꯏꯅ ꯇ꯭ꯋꯦꯟꯇꯤ ꯐꯥꯏꯚꯇꯒꯤꯅ ꯊꯥꯔꯇꯤꯕꯣꯛꯁꯦ ꯆꯤꯡꯉꯦꯕꯀꯣ ꯇ꯭ꯋꯦꯟꯇꯤ ꯐꯥꯏꯚꯇꯒꯤꯅ ꯊꯥꯔꯇꯤꯕꯣꯛꯁꯤꯅ ꯂꯨꯄꯥ ꯑꯩꯈꯣꯏꯅ ꯆꯃꯥꯄꯟ ꯌꯥꯡꯈꯩ ꯍꯥꯏꯔꯒ ꯆꯃꯥꯄꯟꯕꯣꯛ ꯁꯨꯝ ꯌꯣꯜꯂꯦ ꯑꯗꯒꯤ ꯑꯃꯨꯛ ꯊꯥꯔꯇꯤꯗꯒꯤꯅ ꯐꯣꯔꯇꯤ ꯁ꯭ꯋꯥꯏꯕꯣꯛꯁꯤꯅ ꯑꯩꯈꯣꯏꯅ ꯂꯥꯔꯖ ꯆꯤꯡꯈ꯭ꯔꯦꯕꯀꯣ ꯁꯤꯖꯤꯅ ꯂꯨꯄꯥ ꯂꯤꯁꯤꯡ ꯑꯃꯒ ꯆꯥꯇ꯭ꯔꯨꯛ ꯍꯥꯏꯔꯒ ꯑꯩꯈꯣꯏꯅ ꯂꯤꯁꯤꯡ ꯑꯃꯒ ꯆꯥꯝꯃꯉꯥ ꯌꯥꯡꯈꯩ ꯑꯗꯨꯃꯥꯏꯅ ꯌꯣꯜꯂꯦ ꯑꯗꯨꯒ ꯁꯤꯗꯒꯤꯃꯨꯛ ꯍꯟꯗꯕ ꯉꯁꯥꯏꯒꯤ ꯃꯆꯥꯗ ꯑꯣꯏꯔꯒꯗꯤ ꯑꯗꯨꯝ ꯑꯦ ꯆꯥꯝꯃꯉꯥ ꯄꯤꯕ ꯂꯩ ꯑꯗꯒꯤ ꯆꯥꯇ꯭ꯔꯦꯠ ꯄꯤꯕ ꯈꯔ ꯄꯧꯇꯛ ꯇꯧꯕ ꯑꯩꯈꯣꯏ ꯅꯝꯕꯔ ꯃꯁꯤꯡꯗꯨꯒꯤ ꯃꯇꯨꯡꯏꯟꯅ ꯁꯨꯝ ꯈꯒ ꯍꯦꯟꯒꯠꯂꯦꯕꯀꯣ ꯑꯗ ꯄꯥꯝꯕꯤꯔꯤꯁꯦ ꯁꯥꯏꯖ ꯅꯝꯕꯔ ꯀꯌꯥ ꯑꯣꯏꯗꯣꯏꯅꯣ ꯆꯥꯇ꯭ꯔꯦꯠ ꯄꯤꯔꯒꯗꯤ ꯑꯩꯈꯣꯏꯅ ꯇ꯭ꯋꯦꯟꯇꯤ ꯇꯨ ꯇ꯭ꯋꯦꯟꯇꯤ ꯊ꯭ꯔꯤ ꯑꯗꯨꯃꯥꯏ ꯂꯥꯛꯑꯅꯤꯀꯣ ꯂꯨꯄꯥ ꯆꯥꯇ꯭ꯔꯦꯠ ꯑꯩꯈꯣꯏꯅ ꯆꯥꯇ꯭ꯔꯦꯠ ꯍꯥꯏꯔꯒ ꯆꯥꯇ꯭ꯔꯨꯛ ꯌꯥꯡꯈꯩꯒꯨꯝꯕ ꯂꯧꯒꯅꯦꯕ

ꯑꯥ ꯀꯦꯠꯇꯂꯤꯗꯗꯤ ꯇꯦꯟꯗꯤ ꯂꯩꯇꯦ ꯑꯩꯈꯣꯏꯅ ꯑꯩꯈꯣꯏꯒꯤꯁꯦ ꯐꯤꯐꯇꯤꯟꯗꯒꯤꯅ ꯊꯥꯔꯇꯤ ꯐꯥꯏꯚ ꯐꯥꯎꯗꯤ ꯂꯩꯕꯀꯣ ꯑꯥ ꯐꯤꯐꯇꯤꯟꯁꯤꯅ ꯈ꯭ꯋꯥꯏ ꯑꯩꯈꯣꯏ ꯄꯤꯛꯑꯕꯅꯦꯕ ꯐꯤꯐꯇꯤꯟꯁꯦ ꯑꯩꯈꯣꯏꯒꯤ ꯃꯤꯂꯤꯀꯦꯟ ꯃꯆꯥ ꯑꯃ ꯂꯩꯗꯅ ꯑꯗꯨꯗꯒꯤ ꯈꯤꯇꯪ ꯆꯥꯎꯕ ꯑꯣꯏꯗꯣꯏꯅꯦ ꯑꯍꯧꯕ ꯀꯦꯠꯇꯂꯤꯒꯤ ꯑꯍꯧꯕꯁꯦ ꯑꯗꯨꯗꯒꯤ ꯈꯤꯇꯪ ꯆꯥꯎꯗꯣꯏꯅꯦ ꯑꯗꯨꯝ ꯏꯁꯤꯡ ꯂꯤꯇꯔ ꯑꯃ ꯑꯃꯃꯈꯥꯏꯒꯨꯝꯕ ꯆꯟꯕ ꯑꯣꯏꯗꯣꯏꯅꯦꯕ ꯑꯣ ꯍꯣꯏ ꯑꯗꯨꯗꯤ ꯁꯤꯒꯤꯗꯤ ꯄ꯭ꯔꯥꯏꯁꯁꯦ ꯂꯨꯄꯥ ꯏꯁꯇꯤꯜꯗ ꯑꯣꯏꯗꯣꯏꯔꯥ ꯅꯠꯇ꯭ꯔꯒꯅ ꯁꯤꯜꯚꯔꯁꯤꯗ ꯑꯣꯏꯗꯣꯏꯔꯥ ꯑꯣ ꯏꯁꯇꯤꯜꯗ ꯑꯣꯏꯔꯒꯗꯤ ꯁꯤ ꯂꯨꯄꯥ ꯆꯥꯝꯔꯤ ꯃꯔꯐꯨ ꯂꯩꯀꯣ ꯑꯣ ꯑꯗꯨꯗꯤ ꯁꯤ ꯑꯥꯏꯇꯦꯝ ꯑꯍꯨꯝ ꯁꯨꯔꯦ ꯑꯇꯩꯗꯤ ꯄꯨꯈꯝ ꯑꯄꯥꯛꯄꯁꯦ ꯑꯩꯈꯣꯏꯒꯤ ꯎꯁꯣꯞꯀꯤꯗꯨꯔꯥ ꯅꯠꯇ꯭ꯔꯒꯅ ꯑꯗꯨꯗꯒꯤ ꯈꯔ ꯄꯥꯛꯄ ꯑꯩꯈꯣꯏ ꯁꯦꯡꯒꯥꯒꯤ ꯇꯥꯏꯞ ꯇꯧꯕꯗꯨꯔꯥ ꯑꯗꯨꯗꯣ ꯇ꯭ꯔꯥꯏꯟꯊꯣꯏꯗ ꯑꯩꯈꯣꯏꯅ ꯅꯥꯏꯟꯇꯤ ꯌꯣꯜꯂꯦꯕꯀꯣ ꯍꯣꯜꯁꯦꯜ ꯔꯦꯠꯇ ꯑꯩꯈꯣꯏꯒꯤ ꯂꯨꯄꯥ ꯀꯩꯅꯣ ꯁꯥꯕ ꯍꯥꯏꯇꯥꯔꯦꯅꯦ ꯑꯩꯈꯣꯏꯅ ꯆꯥꯝ ꯆꯥꯝ ꯍꯥꯏꯔꯒ ꯑꯗꯨꯝ ꯅꯥꯏꯟꯇꯤ ꯅꯥꯏꯟꯇꯤ ꯐꯥꯏꯚ ꯂꯧꯋꯦꯕ ꯄꯨꯟꯅ ꯑꯃꯨꯛ ꯂꯧꯔꯛꯑꯒꯅ ꯑꯩꯈꯣꯏꯅ ꯅꯥꯏꯟꯇꯤ ꯂꯣꯏ ꯁꯥꯔꯛꯀꯗꯣꯏꯕ ꯑꯣ ꯗꯔꯖꯟ ꯑꯃ ꯑꯣꯏꯔꯒꯗꯤ ꯂꯨꯄꯥ ꯅꯥꯏꯟ ꯍꯟꯗ꯭ꯔꯗ ꯇꯥꯔꯦ ꯑꯥ ꯑꯄꯨꯟꯕꯗꯅꯦ ꯑꯄꯨꯟꯕꯗ ꯐꯣꯔ ꯊꯥꯎꯖꯟ ꯇꯨ ꯍꯟꯗ꯭ꯔꯦꯗꯃꯨꯛ ꯇꯥꯔꯦ ꯐꯣꯔ ꯊꯥꯎꯖꯟ ꯇꯨ ꯍꯟꯗ꯭ꯔꯦꯗꯁꯦ ꯑꯩꯈꯣꯏꯁꯤꯗꯒꯤꯗꯤ ꯌꯥꯝꯅ ꯇꯥꯕꯒꯤꯗꯤ ꯀꯩꯅꯣ ꯇꯧꯔꯔꯣꯏꯒꯦ ꯐꯣꯔ ꯊꯥꯎꯖꯟ ꯋꯥꯟ ꯍꯟꯗ꯭ꯔꯦꯗꯇꯣ ꯄꯤꯕꯤꯔꯣꯅꯦ ꯑꯣ ꯑꯇꯩ ꯑꯇꯩ ꯑꯥꯏꯇꯦꯝꯗꯤ ꯂꯣꯏꯕꯤꯔꯦꯀꯣ ꯑꯣ ꯐꯔꯦ ꯐꯔꯦ ꯑꯗꯨꯗꯤ ꯁꯤ ꯄꯦꯛ ꯇꯧꯁꯤꯟꯖꯔꯒꯦ